ꯍꯧꯈꯤꯕ ꯑꯣꯛꯇꯣꯕꯔꯒꯤ ꯇꯥꯔꯤꯛ ꯀꯨꯟꯇꯔꯦꯠꯇꯥ ꯑꯩꯅ ꯗꯤꯋꯥꯂꯤꯒꯤ ꯒꯤꯞ ꯑꯃ ꯑꯣꯏꯅ ꯄꯤꯒꯦ ꯈꯟꯅ ꯐ꯭ꯂꯤꯞꯀꯥꯔꯠꯇꯒꯤ ꯀꯛꯈꯤꯕ ꯇꯦꯗꯤ ꯕꯤꯌꯔ ꯑꯗꯨ ꯑꯩꯅ ꯈꯟꯊꯍꯧꯗꯕꯗꯒꯤ ꯃꯆꯨ ꯑꯗꯨ ꯑꯣꯅꯅ ꯀꯛꯄ ꯑꯣꯏꯈ꯭ꯔꯦ ꯑꯗꯨꯅ ꯑꯣꯗꯔ ꯑꯗꯨ ꯑꯩꯅ ꯀꯦꯟꯁꯦꯜ ꯇꯧꯖꯔꯤ